ꯑꯩꯈꯣꯏꯒꯤ ꯃꯅꯤꯄꯨꯔꯒꯤ ꯎꯃꯪ ꯎꯃꯪ ꯂꯥꯏ ꯀ ꯍꯥꯏꯅ ꯂꯩꯕ ꯃꯐꯝ ꯑꯁꯦ ꯑꯁꯤꯁꯦ ꯉꯥꯛ ꯁꯦꯟꯕꯁꯤ ꯄꯥꯝꯖꯩ ꯏꯟꯗꯤꯌꯥ ꯒꯣꯕꯔꯃꯦꯟꯅ ꯑꯃꯁꯨꯡ ꯏꯁꯇꯦꯠ ꯒꯣꯕꯔꯃꯦꯟꯅ ꯁꯤꯒꯤꯁꯤ ꯃꯐꯝꯁꯦ ꯐꯖꯅ ꯄ꯭ꯔꯤꯖꯥꯕ ꯇꯧꯕꯁꯦ ꯄꯥꯝꯃꯤ ꯑꯩꯈꯣꯏꯒꯤ ꯊꯥꯏꯅꯒꯤ ꯑꯩꯈꯣꯏꯒꯤ ꯎꯃꯪ ꯎꯃꯪ ꯂꯥꯏ ꯍꯔꯥꯎꯕ ꯀ ꯍꯥꯏꯕꯁꯦ ꯑꯩꯈꯣꯏꯒꯤ ꯖꯦꯅꯦꯔꯦꯁꯟ ꯂꯥꯛꯄ ꯃꯇꯝꯗ ꯁꯨꯝꯍꯥꯏꯅ ꯑꯩꯈꯣꯏꯅ ꯉꯥꯛꯄꯤ ꯁꯦꯟꯕꯤꯍꯧꯗꯕ ꯑꯗꯨꯒ ꯑꯩꯈꯣꯏꯒꯤ ꯖꯦꯅꯦꯔꯦꯁꯟꯕꯨꯗꯤ ꯑꯩꯈꯣꯏꯅ ꯇꯝꯕꯤꯍꯧꯗꯕ ꯇꯥꯔꯗꯤ ꯁꯨꯃꯥꯏꯅ ꯑꯩꯈꯣꯏꯒꯤ ꯎꯃꯪ ꯂꯥꯏ ꯍꯔꯥꯎꯕ ꯎꯃꯪ ꯂꯥꯏ ꯂꯥꯠꯐꯝꯒ ꯃꯐꯝꯒꯁꯦ ꯃꯥꯡꯁꯤꯜꯂꯛꯀꯅꯤ ꯑꯗꯨꯅ ꯑꯩꯅ ꯑꯩꯈꯣꯏꯒꯤ ꯁꯔꯀꯥꯔꯁꯤꯡꯗ ꯍꯥꯏꯖꯅꯤꯡꯕꯗꯤ ꯑꯁꯤꯒꯨꯝꯕ ꯃꯐꯝ ꯑꯁꯦ ꯑꯩꯈꯣꯏ ꯐꯖꯅ ꯄ꯭ꯔꯤꯖꯥꯕ ꯇꯧꯁꯤ ꯑꯗꯨꯒ ꯑꯉꯥꯡꯁꯤꯡꯗꯣ ꯍꯧꯔꯛꯄꯗꯁꯨ ꯑꯩꯈꯣꯏꯅ ꯎꯃꯪ ꯂꯥꯏ ꯍꯔꯥꯎꯕ ꯃꯇꯝꯗ ꯑꯩꯈꯣꯏ ꯀꯔꯤ ꯁꯤꯖꯤꯟꯅꯩ ꯑꯁꯤ ꯑꯩꯈꯣꯏꯒꯤ ꯑꯩꯈꯣꯏꯒꯤ ꯀꯜꯆꯔ ꯃ꯭ꯌꯨꯖꯤꯛꯁꯨ ꯂꯩꯌꯦ ꯑꯗꯨꯒꯤ ꯃꯊꯛꯇ ꯀꯔꯤ ꯑꯃꯨꯛ ꯂꯩ ꯍꯥꯏ ꯀꯥꯟꯗ ꯀꯜꯆꯔ ꯏꯁꯩ ꯁꯛꯄ ꯃꯑꯣꯡ ꯑꯩꯈꯣꯏꯒꯤ ꯖꯒꯣꯏ ꯁꯥꯕ ꯑꯗꯒꯤꯗꯤ ꯑꯁꯤ ꯄꯨꯝꯅꯃꯛꯁꯦ ꯑꯩꯈꯣꯏꯅ ꯄ꯭ꯔꯤꯖꯥꯕ ꯇꯧꯍꯧꯒꯗꯕꯅꯦ ꯑꯩꯈꯣꯏꯒꯤ ꯇꯨꯡꯒꯤ ꯖꯦꯅꯦꯔꯦꯁꯟꯗꯁꯨ ꯑꯁꯤꯒꯨꯝꯕꯁꯦ ꯑꯩꯈꯣꯏꯅ ꯐꯖꯅ ꯇꯥꯛꯄꯤꯍꯧꯒꯗꯕꯅꯦ ꯑꯗꯨ ꯅꯠꯇ꯭ꯔꯗꯤ ꯑꯩꯈꯣꯏꯒꯤ ꯖꯦꯅꯦꯔꯦꯁꯟ ꯂꯥꯛꯄ ꯈꯣꯏꯁꯤꯅ ꯑꯁꯤꯒꯤ ꯍꯥꯏꯔꯤꯕ ꯎꯃꯪ ꯂꯥꯏ ꯍꯔꯥꯎꯕ ꯑꯗꯨꯒ ꯎꯃꯪ ꯂꯥꯏ ꯍꯔꯥꯎꯕꯗ ꯀꯔꯤ ꯀꯔꯤ ꯁꯤꯖꯤꯟꯅꯩ ꯍꯥꯏꯕꯁꯦ ꯍꯧꯔꯛꯄ ꯖꯦꯅꯦꯔꯦꯁꯟꯗ ꯃꯥꯡꯈꯤꯒꯅꯤ ꯃꯥꯡꯈꯤꯕ ꯌꯥꯏ ꯑꯗꯨꯅ ꯃꯥꯡꯈꯤꯒꯅꯤ ꯍꯥꯏꯕꯒꯤ ꯆꯤꯡꯅꯕ ꯂꯩ ꯑꯗꯨꯅ ꯁꯤꯁꯦ ꯑꯩꯈꯣꯏꯅ ꯐꯖꯅ ꯄ꯭ꯔꯤꯖꯥꯕ ꯇꯧꯁꯤ ꯑꯗꯨꯒ ꯈꯝꯕ ꯊꯣꯏꯕꯤꯒꯤ ꯑꯩꯈꯣꯏꯒꯤ ꯖꯒꯣꯏ ꯑꯗꯒꯤꯗꯤ ꯑꯗꯨꯗ ꯑꯗꯨꯒꯤ ꯖꯒꯣꯏ ꯁꯥꯕ ꯃꯇꯝꯗ ꯑꯩꯈꯣꯏꯅ ꯀꯔꯤ ꯗ꯭ꯔꯦꯁ ꯍꯥꯞꯄꯤ ꯀꯔꯤ ꯏꯁꯩ ꯁꯛꯏ ꯀꯔꯤ ꯏꯟꯁꯇ꯭ꯔꯨꯃꯦꯟ ꯁꯤꯖꯤꯟꯅꯩ ꯍꯥꯏꯕꯁꯦ ꯑꯩꯈꯣꯏꯅ ꯃꯄꯨꯡ ꯐꯥꯅ ꯄ꯭ꯔꯤꯖꯥꯕ ꯇꯧꯔꯦ ꯍꯥꯏꯔꯒ ꯍꯧꯔꯛꯄ ꯖꯦꯅꯦꯔꯦꯁꯟꯗ ꯑꯩꯈꯣꯏꯅ ꯁꯨꯃꯥꯏꯅ ꯇꯝꯕꯤꯍꯧꯔꯒꯗꯤ ꯑꯩꯈꯣꯏꯒꯤ ꯃꯥꯡꯈꯤꯕ ꯌꯥꯕꯒꯤ ꯑꯀꯤꯕꯁꯤꯗꯒꯤ ꯑꯩꯈꯣꯏ ꯀꯟꯒꯅꯤ ꯑꯗꯣ ꯑꯩꯈꯣꯏꯅ ꯑꯉꯥꯡꯁꯤꯡꯗ ꯑꯗꯨꯒꯨꯝꯕ ꯇꯝꯕꯤꯍꯧꯗꯕ ꯇꯥꯔꯗꯤ ꯄ꯭ꯔꯤꯖꯥꯕ ꯇꯧꯍꯧꯗꯕ ꯇꯥꯔꯗꯤ ꯑꯁꯤꯁꯦ ꯅꯣꯡꯃꯗꯤ ꯃꯥꯡꯈꯤꯒꯅꯤ ꯑꯗꯨꯅ ꯒꯣꯕꯔꯃꯦꯅꯁꯤꯡꯗ ꯒꯣꯕꯔꯃꯦꯟꯗ ꯑꯩꯅ ꯍꯥꯏꯖꯅꯤꯡꯕꯗꯤ ꯑꯁꯤꯁꯦ ꯐꯖꯅ ꯄ꯭ꯔꯤꯖꯥꯕ ꯇꯧꯕꯁꯦ ꯗꯔꯀꯥꯔ ꯑꯣꯏꯌꯦ ꯍꯥꯏꯕꯁꯦ ꯒꯣꯕꯔꯃꯦꯟꯗ ꯑꯩꯅ ꯍꯥꯏꯖꯅꯤꯡꯏ